ꯑꯥ ꯍꯜꯂꯣ ꯑꯥ ꯍꯣꯏ ꯍꯣꯏ ꯃꯥꯅꯤ ꯀꯔꯤ ꯍꯥꯏꯕꯤꯒꯗꯕ ꯑꯣ ꯌꯥꯝ ꯐꯔꯦ ꯌꯥꯝ ꯐꯔꯦ ꯑꯁ ꯇꯥꯟ ꯆꯥꯅꯅ ꯐꯣꯟꯁꯤ ꯇꯧꯔꯛꯏ ꯃꯨꯛꯅꯥꯁꯦ ꯍꯧꯖꯤꯛ ꯍꯧꯖꯤꯛ ꯑꯩꯈꯣꯏꯒꯤ ꯃꯨꯛꯅꯥꯒꯤ ꯀꯝꯄꯤꯇꯤꯁꯟ ꯑꯃ ꯂꯥꯛꯂꯤꯕ ꯇꯥꯔꯤꯛ ꯇꯔꯥ ꯃꯉꯥꯁꯦ ꯁꯤꯗꯩꯗ ꯑꯩꯈꯣꯏꯒꯤ ꯂꯩꯀꯥꯏꯗ ꯑꯃ ꯁꯤꯜꯂꯤꯌꯦꯕꯀꯣ ꯆꯍꯤ ꯈꯨꯗꯤꯡꯒꯤ ꯇꯧꯕꯅꯦ ꯑꯗꯣ ꯁꯣꯝꯅ ꯐꯣꯟ ꯇꯧꯔꯛꯏꯁꯤꯒ ꯇꯥꯟꯕꯨ ꯌꯥꯝ ꯆꯥꯟꯅꯔꯦ ꯍꯥꯏꯔꯤꯕ ꯃꯨꯀꯅꯥꯁꯦ ꯇꯥꯔꯤꯛ ꯇꯔꯥ ꯃꯉꯥꯗ ꯇꯧꯒꯅꯤ ꯑꯗꯨꯒ ꯑꯩꯈꯣꯏꯒꯤ ꯑꯇꯣꯞꯄ ꯗꯤꯁꯇ꯭ꯔꯤꯛꯁꯤꯡꯗꯒꯤ ꯍꯥꯏꯕ ꯇꯥꯔꯦ ꯇꯝꯄꯥꯛꯀꯤ ꯗꯤꯁꯇ꯭ꯔꯤꯛ ꯁꯤꯡꯗꯒꯤꯁꯨ ꯂꯣꯏꯅ ꯌꯥꯎꯔꯒ ꯄꯨꯟꯅ ꯇꯧꯕꯅꯦꯕꯀꯣ ꯁꯤꯗꯩꯗ ꯑꯗꯨꯝ ꯄꯨꯟꯅ ꯌꯦꯡꯃꯤꯟꯅꯕꯒꯤ ꯈꯨꯗꯣꯡꯆꯥꯕ ꯐꯪꯒꯅꯤ ꯑꯗꯨꯒ ꯁꯨꯝ ꯆꯥꯎꯔꯥꯛꯄ ꯃꯨꯛꯅꯥꯒꯤ ꯃꯇꯥꯡꯁꯦ ꯈꯤꯇꯪ ꯍꯥꯏꯖꯔꯛꯀꯦꯕꯀꯣ ꯑꯅꯧꯕ ꯑꯣꯏꯕꯅꯤꯅ ꯑꯩꯈꯣꯏ ꯃꯨꯛꯅꯥꯁꯦ ꯍꯣꯏ ꯊꯥꯏꯅꯗꯒꯤ ꯑꯩꯈꯣꯏ ꯑꯍꯜ ꯂꯃꯟ ꯏꯄꯥ ꯏꯄꯨꯒꯤ ꯍꯥꯛꯇꯛꯇꯒꯤ ꯐꯖꯅ ꯁꯥꯟꯅꯔꯛꯂꯕ ꯃꯁꯥꯟꯅ ꯑꯃꯈꯛꯇꯪꯅꯦꯕꯀꯣ ꯑꯩꯈꯣꯏ ꯏꯟꯗꯤꯖꯤꯅꯁ ꯒꯦꯝ ꯍꯥꯏꯕꯇꯥꯔꯦ ꯑꯗꯨ ꯑꯣꯏꯕ ꯑꯗꯨꯅ ꯃꯅꯤꯄꯨꯔ ꯒꯣꯔꯃꯦꯟꯅꯁꯨ ꯃꯨꯛꯅꯥꯁꯦ ꯌꯥꯝꯅ ꯌꯣꯛꯈꯠꯅꯤꯡꯉꯥꯏ ꯒꯤꯗꯃꯛꯇ ꯑꯅꯧ ꯑꯅꯧꯕ ꯍꯥꯏꯕꯗꯤ ꯆꯥꯎꯈꯠ ꯅꯊꯧꯔꯥꯡ ꯀꯌꯥ ꯑꯃꯁꯨ ꯃꯈꯣꯏ ꯂꯧꯕꯤꯗꯅ ꯇꯧꯋꯦꯕ ꯑꯗꯨꯅ ꯍꯥꯏꯔꯤꯕ ꯃꯨꯛꯅꯥꯁꯦ ꯍꯧꯖꯤꯛ ꯇꯥꯔꯤꯛ ꯇꯔꯥ ꯃꯉꯥꯗ ꯅꯨꯡꯊꯤꯜꯒꯤ ꯄꯨꯡ ꯑꯃ ꯇꯥꯕ ꯃꯇꯝꯗ ꯆꯞ ꯆꯥꯅ ꯄꯥꯡꯊꯣꯛꯀꯅꯤ ꯑꯗꯨꯗꯨꯒ ꯃꯥꯒꯤ ꯄ꯭ꯔꯥꯏꯖ ꯑꯣꯏꯅꯁꯨ ꯑꯩꯈꯣꯏ ꯂꯨꯄꯥ ꯂꯤꯁꯤꯡ ꯇꯔꯥ ꯀꯣ ꯋꯤꯟꯅꯔꯗ ꯑꯗꯨꯒ ꯔꯟꯅꯔ꯭ꯁ ꯑꯞ ꯍꯥꯏꯕ ꯇꯥꯔꯦ ꯑꯗꯨꯗꯨꯅ ꯂꯨꯄꯥ ꯂꯤꯁꯤꯡ ꯃꯉꯥꯒꯤ ꯄ꯭ꯔꯥꯏꯖꯇꯨ ꯊꯝꯃꯤ ꯑꯗꯨ ꯀꯅꯥ ꯀꯅꯥ ꯂꯥꯛꯀꯗꯕꯅꯣ ꯏꯊꯟꯇ ꯂꯥꯛꯀꯗꯧꯕ꯭ꯔꯥ ꯑꯇꯣꯞꯄ ꯃꯤ ꯌꯥꯎꯔꯛꯀꯗ꯭ꯔꯥ ꯑꯣ ꯐꯔꯦ ꯐꯔꯦ ꯂꯥꯛꯄꯤꯔꯣ ꯑꯗꯨꯗꯤ ꯌꯥꯔꯒꯗꯤ ꯑꯗꯨꯝ ꯏꯃꯥꯟꯅꯕꯁꯤꯡ ꯀꯔꯤꯁꯤꯡ ꯐꯦꯃꯤꯂꯤꯒꯤ ꯃꯤꯁꯤꯡ ꯑꯣꯏꯔꯒꯁꯨ ꯑꯗꯨꯝ ꯌꯥꯎꯍꯜꯂꯣ ꯑꯗꯨꯒ ꯃꯥꯒꯤ ꯇꯤꯀꯦꯠ ꯃꯆꯥ ꯑꯃꯗꯤ ꯀꯛꯀꯅꯦꯕꯀꯣ ꯑꯇꯣꯞꯄ ꯂꯣꯀꯦꯜꯒꯤ ꯃꯤ ꯑꯣꯏꯔꯒꯗꯤ ꯇꯤꯀꯦꯠ ꯀꯛꯇꯦ ꯑꯗꯨꯕꯨ ꯍꯣꯏ ꯇꯨꯔꯤꯁ ꯑꯣꯏꯅ ꯂꯥꯛꯂꯕꯅꯤꯅ ꯑꯩꯈꯣꯏ ꯇꯤꯀꯦꯠ ꯂꯨꯄꯥ ꯌꯥꯡꯈꯩ ꯈꯛꯇꯪ ꯀꯛꯀꯅꯤ ꯑꯗꯨꯒ ꯀꯔꯤꯒꯨꯝꯕ ꯁꯥꯇ꯭ꯔꯒꯨꯝꯕ ꯑꯣꯏꯔꯒꯗꯤ ꯃꯥꯒꯤ ꯃꯨꯛꯅꯥꯁꯤ ꯌꯦꯡꯕꯒꯤ ꯃꯥꯒꯤ ꯐꯤꯐꯇꯤ ꯄꯥꯔꯁꯦꯟ ꯗꯤꯁꯀꯥꯎꯟ ꯇꯧꯔꯒ ꯂꯨꯄꯥ ꯀꯨꯟꯃꯉꯥ ꯈꯛꯇꯪ ꯑꯣꯏꯒꯅꯦꯕꯀꯣ ꯑꯗꯨꯝ ꯂꯥꯛꯄꯤꯔꯣ ꯑꯗꯨꯒ ꯌꯦꯡꯁꯤ ꯑꯣ ꯌꯥꯅꯤ ꯌꯥꯅꯤ ꯑꯩ ꯑꯩꯈꯣꯏꯒꯤ ꯂꯩꯀꯥꯏꯒꯤ ꯀ꯭ꯂꯕꯀꯤ ꯁꯦꯀ꯭ꯔꯤꯇꯔꯤꯁꯨ ꯑꯣꯏꯌꯦꯕꯀꯣ ꯑꯗꯨꯅ ꯇꯤꯀꯦꯠꯁꯦ ꯃꯔꯨ ꯑꯣꯏꯅ ꯑꯩꯈꯣꯏ ꯀ꯭ꯂꯕꯅ ꯁꯤꯜꯂꯒ ꯊꯥꯒꯗꯧꯅꯤ ꯑꯗꯨꯅ ꯑꯩ ꯑꯗꯨꯝ ꯅꯈꯣꯏ ꯃꯤ ꯂꯥꯛꯗꯧꯕ ꯃꯁꯤꯡꯗꯣ ꯈꯛꯇꯪ ꯀꯟꯐꯥꯝ ꯇꯧꯕꯤꯔꯛꯑꯣ ꯑꯗꯨꯒ ꯑꯩ ꯇꯤꯀꯦꯠꯇꯨꯗꯤ ꯑꯗꯨꯝ ꯔꯤꯖꯥꯕ ꯇꯧꯖꯔꯝꯂꯒꯦ ꯑꯩꯅ ꯑꯣ ꯌꯥꯔꯗ꯭ꯔꯥ ꯑꯇꯩ ꯀꯔꯤ ꯈꯪꯅꯤꯡꯕ ꯂꯩꯔꯤ ꯍꯣꯏ ꯐꯔꯦ ꯐꯔꯦ ꯂꯥꯛꯂꯝꯗꯥꯏꯗ ꯑꯃꯨꯀ ꯍꯦꯛ ꯄꯥꯎ ꯐꯥꯎꯅꯔꯁꯤ ꯑꯗꯨꯗꯤ ꯊꯝꯖꯔꯒꯦ ꯎꯝ